ꯍꯜꯂꯣ ꯁꯤ ꯊꯧꯇꯥꯜ ꯀꯦꯕ ꯁꯥꯔꯕꯤꯁ ꯑꯣꯏꯕꯤꯔꯕꯣ ꯑꯩ ꯊꯧꯕꯥꯜ ꯑꯩꯈꯣꯏ ꯃꯣꯏꯖꯤꯡ ꯃꯣꯏꯖꯤꯡꯗꯒꯤ ꯏꯌꯥꯔꯄꯣꯠ ꯏꯌꯥꯔꯄꯣꯠꯇ ꯆꯠꯀꯗꯝꯅꯤ ꯀꯣꯜꯀꯇꯥꯗ ꯃꯤꯇꯤꯡ ꯑꯃ ꯌꯥꯎꯕ ꯐ꯭ꯂꯥꯏꯠꯁꯤ ꯄꯨꯡ ꯕꯥꯔꯣ ꯃꯈꯥꯏ ꯒꯤ ꯑꯣꯏꯒꯅꯤ ꯑꯩꯅ ꯈꯤꯇꯪ ꯉꯟꯅ ꯂꯥꯛꯄꯁꯨ ꯂꯥꯛꯄ ꯄꯥꯝꯃꯦ ꯀꯩꯅꯣꯗ ꯑꯩ ꯊꯕꯛ ꯑꯃꯁꯨ ꯆꯠꯂꯝꯒꯗꯕꯅꯤ ꯄꯨꯡ ꯄꯨꯡ ꯅꯤꯄꯥꯟ ꯃꯈꯥꯏ ꯑꯗꯨꯋꯥꯏꯗ ꯌꯨꯝ ꯌꯧꯕꯤꯔꯛꯑꯣ

ꯑꯣ ꯑꯗꯨꯒ ꯄꯩꯁꯥꯗꯨꯗꯤ ꯍꯌꯦꯡ ꯑꯗꯨꯝ ꯂꯥꯛꯑꯒ ꯉꯥꯡꯅꯔꯁꯤ ꯄꯩꯁꯥꯒꯤ ꯃꯇꯥꯡꯗꯨꯗꯤ ꯍꯣꯏ ꯊꯝꯃꯒꯦ